ꯑꯩꯅ ꯑꯃꯥꯖꯣꯟꯗꯒꯤ ꯗꯤꯋꯥꯂꯤ ꯑꯣꯐꯔ ꯂꯩꯔꯤꯉꯩꯗ ꯖꯤꯟꯁ ꯑꯃ ꯀꯛꯈꯤꯕꯅꯤ ꯅꯨꯃꯤꯠ ꯅꯤꯅꯤꯒꯤ ꯃꯃꯥꯡꯗ ꯌꯧꯍꯟꯕꯤꯔꯛꯑꯦ ꯌꯥꯝꯅ ꯁꯦꯠꯄꯁꯨ ꯅꯨꯡꯉꯥꯏ ꯌꯥꯝꯅ ꯇꯥꯡꯕꯁꯨ ꯑꯣꯏꯗꯦ ꯑꯩꯅ ꯄꯥꯝꯖꯕ ꯃꯆꯨꯗꯨꯁꯨ ꯑꯣꯏ ꯑꯃꯥꯖꯣꯟꯗꯒꯤ ꯀꯛꯄꯤꯌꯨ ꯃꯌꯥꯝꯁꯨ